ꯉꯔꯥꯡ ꯑꯩꯅ ꯃꯣꯔꯦ ꯃꯨꯁꯂꯤꯝ ꯅꯒ꯭ꯔꯗꯒꯤ ꯇꯣꯡꯂꯛꯄ ꯇꯦꯛꯁꯤ ꯑꯗꯨꯗ ꯑꯩꯒꯤ ꯋꯦꯂꯦꯠ ꯇꯥꯍꯧꯔꯦ ꯀꯥꯎꯔꯝꯃꯦ ꯑꯗꯨꯅ ꯑꯩꯅ ꯑꯣꯇꯣ ꯗ꯭ꯔꯥꯏꯕ꯭ꯔ ꯑꯗꯨꯗ ꯍꯥꯏꯗꯤ ꯀꯦꯞ ꯗꯔꯥꯏꯕ꯭ꯔ ꯑꯗꯨꯗ ꯐꯣꯟ ꯇꯧꯔꯒ ꯀꯔꯤꯒꯨꯝꯕ ꯌꯥꯨꯔꯝꯃꯒꯗꯤ ꯑꯃꯨꯛꯇꯪ ꯍꯟꯕꯤꯔꯛꯎ ꯍꯟꯗꯨꯅꯁꯨ ꯐꯣꯟ ꯇꯧꯕꯤꯔꯛꯑꯣꯅ ꯃꯉꯣꯟꯗ ꯈꯪꯍꯟꯈ꯭ꯔꯦ